ꯑꯩꯈꯣꯏꯒꯤ ꯃꯅꯥꯛ ꯅꯛꯄꯗ ꯑꯥꯔꯠꯁ ꯑꯃꯁꯨ ꯍꯦꯟꯗꯤꯀ꯭ꯔꯥꯐꯀꯤ ꯏꯁꯇꯣꯔ ꯃꯌꯥꯝ ꯑꯃ ꯂꯩꯌꯦ ꯃꯁꯤꯗ ꯑꯩꯅ ꯈ꯭ꯋꯥꯏꯗꯒꯤ ꯄꯥꯝꯖꯕꯗꯤ ꯑꯩꯈꯣꯏꯅ ꯐꯛ ꯍꯥꯏꯕꯁꯦ ꯋꯥꯅ ꯁꯥꯕ ꯐꯛꯅꯤ ꯁꯤꯗ ꯀꯥꯅꯕꯁꯦ ꯐꯝꯕ ꯌꯥꯕ ꯀꯔꯤ ꯀꯔꯥ ꯈꯥꯕ ꯌꯥꯕ ꯑꯁꯤꯒꯨꯝꯕ ꯑꯁꯤꯒꯨꯝꯕꯁꯦ ꯃꯈꯣꯏꯒꯤ ꯏꯁꯇꯣꯔ ꯑꯁꯤꯗꯒꯤ ꯑꯩꯈꯣꯏꯉꯣꯟꯗ ꯁꯞꯄ꯭ꯂꯥꯏ ꯌꯥꯝꯅ ꯗꯔꯀꯥꯔ ꯑꯣꯏꯕ ꯃꯇꯝ ꯃꯇꯝꯒꯤ ꯑꯣꯏꯅ ꯃꯣꯏꯅ ꯑꯗꯨꯝ ꯐꯪꯍꯜꯂꯤ